ꯔꯣꯍꯤꯠ ꯅꯥꯕ ꯉꯁꯥꯏꯗꯒꯤ ꯕ꯭ꯔꯤꯌꯥꯅꯤ ꯑꯃ ꯑꯣꯔꯗꯔ ꯇꯧꯈꯤꯕꯕꯨ ꯁ꯭ꯋꯤꯒꯤꯗꯒꯤ ꯑꯣꯔꯗꯔ ꯇꯧꯈꯤꯕꯗꯨꯕꯨ ꯍꯧꯖꯤꯛꯐꯥꯎ ꯌꯧꯔꯛꯇ꯭ꯔꯤꯁꯤꯕꯨ ꯅꯥꯕ ꯀꯔꯤꯅꯣ ꯇꯧꯔꯤꯁꯤ ꯑꯝꯇꯗꯨꯝ ꯆꯪꯉꯒ ꯌꯦꯡꯒꯦ ꯅꯥꯕ ꯀꯔꯤꯅꯣ ꯇꯧꯔꯤꯁꯤ ꯈꯤꯇꯪ ꯊꯨꯅ ꯄꯨꯕꯤꯔꯛꯑꯗꯤ ꯐꯕ